ꯃꯅꯤꯄꯨꯔꯗ ꯂꯧꯎ ꯁꯤꯡꯎ ꯇꯦꯛꯅꯣꯂꯣꯖꯤ ꯀꯌꯥ ꯑꯃꯔꯣꯝ ꯁꯤꯖꯤꯟꯅꯩ ꯐꯥꯔꯃꯔꯁꯤꯡꯅ ꯁꯤꯖꯤꯟꯅꯩ ꯇꯦꯛꯅꯣꯂꯣꯖꯤ ꯃꯈꯜ ꯃꯈꯜ ꯀꯌꯥ ꯑꯃꯔꯣꯝꯒꯤ ꯄ꯭ꯔꯗꯛꯇꯤꯚꯤꯇꯤ ꯍꯦꯟꯒꯠꯅꯕꯒꯤꯗꯃꯛꯇ ꯑꯗꯨꯒ ꯂꯣꯏꯅꯅ ꯃꯇꯝꯒꯤ ꯃꯇꯨꯡꯏꯟꯅ ꯊꯕꯛ ꯏꯪꯈꯥꯡ ꯇꯧꯕꯗ ꯆꯥꯎꯈꯠꯄꯒꯤ ꯃꯇꯨꯡꯏꯟꯅ ꯃꯦꯆꯤꯟꯁꯤꯡ ꯁꯤꯖꯤꯟꯅꯔꯛꯏ ꯍꯥꯏꯔꯤꯕ ꯃꯦꯆꯤꯟꯁꯤꯡ ꯑꯗꯨꯗꯤ ꯗ꯭ꯔꯣꯟꯁ ꯖꯤ ꯄꯤ ꯑꯦꯁ ꯑꯃꯁꯨꯡ ꯖꯤ ꯑꯥꯏ ꯑꯦꯁ ꯑꯣꯇꯣꯃꯦꯇꯤꯛ ꯃꯦꯆꯤꯟꯅꯔꯤ ꯏꯁꯃꯥꯔꯠ ꯏꯔꯤꯒꯦꯁꯟ ꯁꯤꯁꯇꯦꯝ ꯕꯥꯏꯑꯣ ꯇꯦꯛꯅꯣꯂꯣꯖꯤ ꯔꯣꯕꯣꯇꯤꯛꯁ ꯇꯇꯥ ꯑꯦꯅꯂꯥꯏꯇꯤꯛꯁ ꯑꯦꯐ ꯁꯣꯐꯋꯦꯌꯔ ꯔꯤꯅ꯭ꯌꯨꯑꯦꯕꯜ ꯏꯅꯔꯖꯤ ꯚꯔꯇꯤꯀꯦꯜ ꯐꯥꯔꯃꯤꯡ ꯍꯥꯏꯔꯤꯕꯁꯤꯡ ꯑꯁꯤꯅ ꯐꯥꯔꯃꯔꯁꯤꯡꯗ ꯃꯍꯥꯛꯀꯤ ꯄꯣꯊꯣꯛ ꯍꯦꯟꯒꯠꯍꯟꯗꯨꯅ ꯑꯗꯨꯒ ꯂꯣꯏꯅꯅ ꯃꯥꯒꯤ ꯑꯆꯪꯕ ꯃꯃꯜ ꯍꯟꯊꯍꯟꯗꯨꯅ ꯃꯇꯝꯒꯤ ꯃꯇꯨꯡꯏꯟꯅ ꯃꯇꯝꯁꯦ ꯆꯪꯍꯟꯗꯅ ꯔꯤꯁꯣꯔꯁꯁꯤꯡ ꯑꯁꯤ ꯀꯌꯥ ꯑꯃꯔꯣꯝ ꯐꯖꯅ ꯆꯦꯛꯁꯤꯟ ꯊꯧꯔꯥꯡ ꯂꯧꯅ ꯄ꯭ꯔꯗꯛꯁꯟ ꯄꯨꯊꯣꯛꯄ ꯉꯝꯃꯤ